ꯍꯜꯂꯣ ꯑꯣ ꯇꯥꯏ ꯔꯥꯅꯤ ꯅꯪꯕꯨ ꯇꯥꯕ꯭ꯔꯅꯦꯍꯦ ꯅꯪꯕꯣ ꯑꯩꯈꯣꯏꯅꯤ ꯀꯩꯅꯣꯗ ꯀꯣꯅꯨꯡ ꯃꯥꯡꯒꯤꯗ ꯐꯤꯂꯝ ꯑꯅꯧꯕ ꯑꯃ ꯇꯧꯋꯦ ꯍꯥꯏꯗꯣ ꯅꯪ ꯇꯥꯔꯕꯣ ꯑꯗꯨꯕꯣ ꯌꯦꯡ ꯆꯠꯂꯨꯁꯦ

ꯎꯝ ꯌꯥꯝ ꯐꯖꯕꯗꯨꯗ ꯑꯗꯨ ꯌꯦꯡ ꯆꯠꯂꯨꯁꯦꯅ ꯆꯠꯂꯨꯁꯦ ꯑꯗꯨꯅꯦ ꯍꯥꯏꯁꯦ ꯅꯪ ꯑꯗꯨꯝ ꯂꯥꯛꯑꯒꯦ ꯍꯥꯏꯔ ꯑꯩ ꯂꯧꯕ ꯂꯥꯛꯑꯣ ꯍꯥꯏꯔ ꯅꯪ ꯂꯧꯕ ꯂꯥꯛꯀꯦ ꯍꯥꯏꯔ ꯑꯗꯣ ꯍꯥꯏꯔꯛꯑꯣ ꯍꯣꯏ ꯍꯣꯏ ꯌꯦꯡꯉꯨꯔꯁꯦ ꯑꯁ ꯑꯩꯗꯤ ꯐꯤꯂꯝꯁꯦ ꯃꯅꯤꯄꯨꯔ ꯐꯤꯂꯝꯅ ꯑꯗꯨꯝ ꯍꯦꯛꯇ ꯌꯦꯡꯅꯤꯡꯉꯤ ꯍꯤꯟꯗꯤ ꯐꯤꯂꯝꯁꯦ ꯑꯩꯗꯤ ꯁꯨꯡꯌꯦꯡ ꯍꯦꯛ ꯌꯦꯡꯅꯤꯡꯗꯦ ꯑꯣ ꯍꯣꯏ ꯑꯉꯥꯡꯉꯩꯅꯁꯨꯅꯦ ꯐꯖꯩ ꯑꯗꯣ ꯑꯉꯥꯡꯉꯩꯗꯤ ꯄꯣꯔꯛꯀꯗ꯭ꯔ ꯄꯣꯔꯣꯛꯑꯣꯏꯗ꯭ꯔꯣ ꯐꯔꯦ ꯐꯔꯦ ꯑꯗꯨꯗꯤ ꯑꯩ ꯂꯧꯕ ꯂꯥꯛꯑꯒꯦ ꯑꯗꯨꯒ ꯌꯦꯡꯉꯨꯔꯁꯤ ꯅꯨꯡꯉꯥꯏꯅ ꯌꯦꯡꯊꯣꯛꯎꯔꯁꯤ ꯀꯨꯏꯔꯦ ꯎꯅꯗꯕꯁꯨ ꯎꯝ ꯅꯨꯡꯗꯤꯟ ꯑꯣꯏꯔꯝꯒꯅꯤ ꯄꯨꯡ ꯅꯨꯡꯗꯥꯡꯋꯥꯏꯔꯝꯒꯤ ꯑꯗꯨꯒꯤꯗꯤ ꯅꯠꯇ꯭ꯔꯣ ꯈꯪꯗꯦꯗ ꯏꯃꯥꯟꯅꯕꯤꯉꯩꯗꯤꯅꯦ ꯌꯦꯡꯕ ꯈꯣꯠꯄꯁꯦ ꯄꯪꯆꯠꯇ ꯆꯠꯂꯤ ꯅꯪꯒꯤꯅꯅꯦ ꯐꯣꯟꯁꯨ ꯇꯧꯔꯛꯇꯦ ꯁꯤꯅꯤꯃꯥ ꯌꯦꯡꯕꯁꯦ ꯑꯗꯒꯤ ꯁꯤꯅꯤꯃꯥ ꯌꯦꯡꯁꯦꯁꯨ ꯍꯥꯏꯗꯦ ꯑꯗꯨ ꯇꯧꯁꯦꯁꯨ ꯍꯥꯏꯔꯛꯇꯦ ꯀꯔꯤꯝ ꯍꯥꯏꯔꯛꯇꯦ ꯐꯣꯟꯒ ꯁꯨꯡꯇꯧ ꯇꯧꯔꯛꯇꯦ ꯌꯥꯝ ꯅꯨꯡꯉꯥꯏꯈ꯭ꯔ ꯃꯥꯜꯂꯦ ꯑꯩꯈꯣꯏꯒꯥꯁꯦ ꯎꯝ ꯎꯝ ꯑꯣ ꯑꯗꯣ ꯑꯩꯗꯤ ꯁꯨꯡꯈꯪ ꯈꯪꯗ꯭ꯔꯦ ꯁꯣꯝꯗꯅꯦ ꯊꯕꯛ ꯑꯃ ꯀꯣꯏꯆꯠ ꯆꯠꯄꯗꯅꯦ ꯑꯉꯥꯡꯁꯨ ꯅꯪꯒꯤꯗꯤ ꯆꯥꯎꯔꯦꯗꯅ ꯑꯩꯗꯤ ꯄꯤꯛꯏꯕꯅꯤꯅꯅꯦ ꯇ꯭ꯌꯨꯁꯟ ꯑꯃꯨꯛ ꯊꯤꯜꯂꯤ ꯁ꯭ꯀꯨꯜ ꯑꯃꯨꯛ ꯆꯠꯂꯤ ꯑꯗꯨꯅ ꯒ꯭ꯌꯥꯟ ꯃꯦꯟ ꯑꯝ ꯇꯥꯗ꯭ꯔꯦꯗꯨꯅꯤ ꯑꯥ ꯌꯦꯡꯊꯣꯛꯎꯔꯁꯦ ꯁꯤ ꯀꯨꯏꯔꯕꯅꯤ ꯅꯪꯉꯣꯟꯗ ꯁꯤ ꯁꯤꯅꯤꯃꯥ ꯌꯦꯡ ꯆꯧꯁꯤ ꯃꯤꯗꯤ ꯂꯣꯏ ꯌꯦꯡꯅꯈ꯭ꯔꯦꯅ ꯍꯥꯏꯒꯦꯅ ꯈꯜꯂꯤꯁꯦ ꯅꯪꯅ ꯐꯣꯟ ꯇꯧꯔꯛꯏꯁꯦ ꯇꯟꯖꯥ ꯌꯥꯝ ꯆꯥꯔꯦ ꯑꯗꯨꯅ ꯆꯠꯂꯨꯔꯁꯤ ꯍꯣꯏ ꯌꯦꯡꯁꯦ ꯆꯥꯛꯀꯥꯗꯣ ꯉꯟꯇꯥ ꯑꯩꯗꯤ ꯊꯣꯡꯉꯔꯣꯏꯗꯕꯅꯦ ꯑꯉꯥꯡ ꯑꯃ ꯊꯣꯡꯖꯔꯅꯤ ꯆꯥꯛ ꯊꯣꯡꯗꯅ ꯑꯗꯨꯝ ꯂꯥꯛꯑꯗꯃꯤ ꯍꯜꯂꯛꯑ ꯆꯥꯗꯣꯏꯅꯤ ꯁꯤꯅꯤꯃꯥ ꯌꯦꯡ ꯆꯠꯇꯣꯔꯕꯕꯨ ꯀꯦꯔ ꯂꯥꯛꯇꯣꯏꯅꯤ ꯀꯩꯅꯣ ꯁꯤꯅꯤꯃꯥ ꯌꯦꯡ ꯆꯠꯂꯗꯤ ꯀꯦꯔ ꯂꯥꯛꯀꯗꯃꯤ ꯅꯣꯡ ꯐꯥꯗꯣꯛ ꯌꯦꯡ ꯆꯠꯄꯕꯨ ꯈꯔ ꯀꯦꯅ ꯆꯠꯇꯣꯔꯤꯃꯤ ꯎꯝ ꯎꯝ ꯊꯝꯃꯒꯦ ꯍꯥꯏꯔꯣ ꯍꯣꯏ ꯍꯣꯏ ꯍꯣꯏ ꯍꯣꯔꯦꯟ ꯊꯦꯡꯅꯗꯣꯔꯕꯅꯤꯅ ꯑꯗꯨꯕꯨꯗꯤ ꯁꯤꯅꯤꯃꯥ ꯌꯦꯡꯕꯗ ꯋꯥꯔꯤꯁꯨ ꯁꯥꯟꯅꯔꯗꯣꯏꯅꯤ ꯀꯞꯄ ꯌꯥꯕ ꯃꯇꯥꯡꯗ ꯀꯞꯃꯤꯟꯅꯔꯅꯤ ꯌꯥꯝ ꯐꯖꯩ ꯍꯥꯏꯅꯕꯅꯤ ꯑꯩꯗꯤ ꯁꯤꯅꯤꯃꯥꯁꯤ ꯈꯤꯇꯪ ꯅꯨꯡꯉꯥꯏꯕ ꯀꯩꯅꯣ ꯇꯧꯕꯁꯦ ꯑꯋꯥꯕ ꯃꯇꯥꯡꯁꯦ ꯍꯦꯛꯇ ꯀꯞꯄꯦꯕ ꯌꯥꯝ ꯀꯞꯜꯂꯦꯕ ꯂꯤꯂꯥ ꯑꯣꯏꯔꯣ ꯁꯤꯅꯤꯃꯥ ꯑꯣꯏꯔꯣ ꯀꯞꯀꯜꯂꯦꯕ ꯌꯥꯛꯇꯤ

ꯑꯗꯨꯗꯤ ꯀꯥꯖꯜꯒꯥꯗꯣ ꯌꯥꯝ ꯌꯦꯛꯂꯛꯑꯅꯤ ꯂꯣꯏ ꯇ꯭ꯔꯥꯏ ꯇꯧꯔꯅꯤ ꯎꯝ ꯑꯣ ꯑꯩ ꯃꯇꯥꯏ ꯐꯝꯃꯒꯦ ꯋꯥꯔꯤ ꯌꯥꯝ ꯈꯪꯉꯤ ꯖꯥꯅꯤꯅꯦ ꯎꯝ ꯍꯣꯏ ꯍꯣꯏ ꯆꯠꯇꯧꯁꯨ ꯀꯨꯏꯗ꯭ꯔꯦ ꯂꯣꯏꯁꯤꯜꯂꯣ ꯂꯣꯏꯁꯤꯜꯂꯣ ꯌꯥꯝ ꯀꯦꯗꯔꯥ ꯂꯥꯛꯑꯣ

ꯎꯝ ꯊꯝꯃꯦ ꯊꯝꯃꯦ ꯂꯣꯏꯁꯤꯜꯂꯝꯃꯣ ꯂꯥꯛꯑꯒꯦ ꯎꯝ ꯅꯪ ꯑꯗꯣꯝꯗꯒꯤ ꯊꯝꯃꯣ ꯌꯥꯗ꯭ꯔꯦ